ꯒꯦꯝꯗ ꯄꯩꯁꯥ ꯇꯥꯟꯕ ꯍꯥꯏꯕꯁꯤ ꯇꯥꯟꯅꯩ ꯑꯗꯨꯕꯨ ꯃꯤꯅ ꯇꯥꯟꯅꯩ ꯍꯥꯏꯗꯨꯅ ꯑꯩꯈꯣꯏꯁꯨ ꯍꯦꯛꯇ ꯌꯥꯎꯁꯤꯟꯕꯗꯤ ꯇꯧꯔꯣꯏꯗꯕꯅꯤ ꯒꯦꯝꯗ ꯄꯩꯁꯥ ꯇꯥꯟꯕ ꯀꯌꯥ ꯑꯃ ꯊꯦꯡꯅꯔꯤ ꯑꯗꯨꯕꯨ ꯀꯥꯅꯕ ꯀꯥꯅꯗꯕꯗꯤ ꯃꯁꯥꯒꯤ ꯔꯤꯛꯁꯅꯤ ꯑꯗꯨꯅ ꯑꯩꯒꯤ ꯃꯣꯠꯇ ꯍꯥꯏꯌꯨ ꯍꯥꯏꯔꯒꯗꯤ ꯒꯦꯝꯗ ꯄꯩꯁꯥ ꯇꯥꯟꯕ ꯍꯥꯏꯕꯁꯤ ꯇꯧꯔꯣꯏꯗꯕꯅꯤ